ꯗ꯭ꯔꯥꯏꯚꯔ ꯑꯩꯁꯦ ꯏꯌꯥꯔꯄꯣꯔꯠ ꯌꯧꯒꯗꯝꯃꯦ ꯒꯥꯔꯤꯁꯦ ꯖꯥꯝ ꯑꯣꯏꯔꯕꯅꯤꯅ ꯇꯥꯏꯃꯤꯡꯁꯦ ꯊꯦꯡꯉꯛꯑꯦ ꯑꯗꯨꯅ ꯑꯇꯣꯞꯄ ꯂꯝꯕꯤ ꯂꯣꯝꯗ ꯆꯠꯈꯤꯕ ꯌꯥꯒꯗꯕ ꯂꯝꯕꯤ ꯂꯩꯔꯒꯗꯤ ꯑꯗꯣꯝꯗ ꯆꯠꯁꯦ ꯇꯥꯏꯃꯤꯡꯁꯦ ꯅꯪꯗ꯭ꯔꯒꯗꯤ ꯑꯩ ꯌꯦꯂꯣꯄ꯭ꯔꯦꯟ ꯇꯣꯡꯕꯁꯦ ꯅꯪꯉꯔꯣꯏ ꯑꯗꯨꯅ ꯑꯇꯣꯞꯄ ꯖꯥꯝ ꯑꯣꯏꯗꯕ ꯖꯒꯥꯔꯣꯝꯗ ꯂꯩꯔꯒꯗꯤ ꯑꯗꯣꯝꯗ ꯑꯣꯏꯅ ꯆꯠꯁꯦ